ꯑꯩꯒꯤ ꯏꯕꯒꯤ ꯔꯣꯜ ꯃꯣꯗꯦꯜꯁꯦ ꯌꯥꯝꯅ ꯐꯥꯎꯕ ꯃꯤ ꯃꯛꯇꯤ ꯅꯠꯇꯦ ꯑꯩꯁꯦ ꯑꯍꯥꯟꯕꯗ ꯏꯁꯩ ꯑꯃꯈꯛ ꯁꯨꯝ ꯑꯩ ꯏꯁꯥꯅ ꯏꯖꯔꯝꯃꯤ ꯑꯩꯒꯤ ꯑꯣꯖꯥ ꯁꯔꯠꯆꯟꯗ꯭ꯔꯅ ꯃꯥꯁꯦ ꯑꯩꯒꯤ ꯃꯥꯡꯗ ꯃꯅꯥ ꯗꯨꯝ ꯃꯌꯦꯛ ꯁꯦꯝꯃ ꯁꯦꯝꯃꯒ ꯏꯁꯩ ꯁꯛꯄꯒꯤ ꯃꯑꯣꯡꯖꯦ ꯎꯕꯗꯒꯤ ꯃꯥꯒꯤ ꯃꯑꯣꯡ ꯃꯇꯧ ꯈꯔꯥ ꯂꯧꯔꯒ ꯑꯩꯖꯦ ꯑꯗꯨꯃꯥꯏꯅ ꯍꯩꯖꯨ ꯍꯩꯕ ꯍꯩꯇꯕ ꯊꯤꯗꯕꯤꯗ ꯑꯩꯒꯤ ꯑꯣꯏꯕꯅꯦꯅ ꯈꯟꯖꯔꯒ ꯑꯗꯨꯝ ꯏꯕ ꯍꯧꯔꯛꯈꯤꯕꯅꯤ ꯑꯗꯒꯤ ꯁꯨꯝ ꯏꯔꯛ ꯏꯕꯁꯦ ꯃꯇꯝ ꯑꯃꯨꯛ ꯈꯔꯃꯨꯛ ꯂꯦꯞꯄꯨꯔꯦ ꯑꯗꯨꯏ ꯃꯇꯨꯡꯗ ꯑꯩꯖꯦ ꯁ꯭ꯇꯨꯗꯤꯑꯣ ꯑꯃꯗ ꯑꯃꯨꯛ ꯌꯥꯎꯕꯗꯒꯤ ꯈꯤꯇꯪ ꯁꯥꯐꯕ ꯎꯔꯛꯄꯗꯒꯤ ꯑꯩꯁꯦ ꯑꯃꯨꯛ ꯏꯕ ꯍꯧꯖꯔꯛꯄꯅꯤ ꯃꯣꯏ ꯃꯌꯥꯝꯗꯨꯗꯒꯤ ꯂꯩꯃꯤꯟꯅꯔꯤꯕ ꯈꯔ ꯄꯜꯂꯕꯗ ꯖꯣꯏ ꯈ꯭ꯋꯥꯏꯔꯥꯛꯄꯝ ꯑꯗꯨ ꯑꯗꯥ ꯃꯃꯤꯡ ꯈꯔ ꯃꯤ ꯈꯔꯥ ꯂꯩꯒ꯭ꯔꯦ ꯃꯣꯏ ꯄꯨꯜꯂꯛꯄꯗꯒꯤ ꯑꯩꯁꯦ ꯏꯕ ꯍꯧꯔꯛꯄꯅꯤ